ꯇꯥꯡꯅ ꯐꯪꯕ ꯄꯣꯠ ꯆꯩꯁꯤꯡꯒꯤ ꯃꯔꯛꯇ ꯑꯃ ꯍꯥꯏꯔꯒꯗꯤ ꯉꯥꯔꯤꯁꯤꯁꯨ ꯑꯃꯅꯤ ꯉꯥꯔꯤꯁꯤ ꯃꯅꯤꯄꯨꯔꯗ ꯏꯔꯥꯏ ꯂꯥꯏꯅ ꯐꯪꯕꯒꯤ ꯋꯥꯅꯤ ꯑꯇꯣꯞꯄ ꯁ꯭ꯇꯦꯠ ꯅꯠꯇ꯭ꯔꯒ ꯑꯇꯣꯞꯄ ꯀꯟꯇ꯭ꯔꯤ ꯌꯧꯈ꯭ꯔꯕꯗꯤ ꯉꯥꯔꯤꯁꯦ ꯐꯪꯕ ꯑꯗꯨꯝ ꯋꯥꯅ ꯊꯣꯛꯏ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯄꯦꯀꯦꯁꯇ ꯁꯥꯔꯒ ꯊꯥꯕ ꯑꯗꯨꯃꯥꯏꯅ ꯈ꯭ꯔ ꯈ꯭ꯔꯗꯤ ꯍꯧꯔꯦ ꯑꯗꯨꯕꯨ ꯑꯇꯥꯡꯕ ꯍꯥꯏꯕꯗꯨꯗꯤ ꯑꯗꯨꯃꯛ ꯑꯣꯏꯔꯤ ꯑꯗꯨꯒ ꯃꯅꯤꯄꯨꯔꯗ ꯐꯪꯉꯤꯕ ꯁꯥ ꯃꯔꯣꯏ ꯑꯈꯣꯏꯅ ꯑꯋꯥ ꯐꯗꯤꯒꯣꯝ ꯍꯥꯏꯅ ꯈꯪꯅꯔꯤꯕ ꯃꯈꯜ ꯑꯁꯤꯁꯨ ꯑꯇꯣꯞꯄ ꯂꯝꯗ ꯐꯪ ꯌꯥꯝꯅ ꯍꯣꯡꯅ ꯐꯪꯕ ꯄꯣꯠꯁꯛ ꯑꯣꯏꯗꯦ ꯑꯗꯨꯒꯤꯁꯨ ꯃꯊꯛꯇ ꯑꯈꯣꯏꯅ ꯉꯥ ꯊꯣꯡꯕꯗ ꯌꯥꯝꯅ ꯃꯔꯨ ꯑꯣꯏꯕ ꯄꯣꯠꯁꯛ ꯑꯃ ꯑꯣꯏꯔꯤꯕ ꯍꯩꯔꯤꯕꯣꯞ ꯍꯥꯏꯔꯤꯕꯁꯤꯁꯨ ꯑꯇꯣꯞꯄ ꯃꯐꯝꯗ ꯀꯥ ꯍꯦꯟꯅ ꯐꯪꯗꯦ